ꯃꯤꯗꯤꯌꯥ ꯑꯣꯏꯔꯁꯨ ꯏꯖꯨꯀꯦꯁꯟ ꯑꯣꯏꯔꯁꯨ ꯃꯩꯇꯩꯂꯣꯟꯁꯦ ꯔꯦꯄ꯭ꯔꯖꯦꯟ ꯇꯧꯕ ꯌꯥꯝ ꯋꯥꯠꯂꯦ ꯈ꯭ꯋꯥꯏꯗꯒꯤ ꯃꯔꯨ ꯑꯣꯏꯅ ꯂꯥꯏꯔꯤꯛ ꯇꯝꯕ ꯁꯥꯇ꯭ꯔ ꯁꯥꯇ꯭ꯔꯤꯗ ꯃꯩꯇꯩꯂꯣꯟ ꯇꯥꯛꯄ ꯍꯧꯔꯗꯤ ꯖꯦꯅꯔꯦꯁꯟ ꯃꯤ ꯌꯥꯝꯅ ꯈꯪꯉꯝꯒꯅꯤ